ꯑꯩꯈꯣꯏꯒꯤ ꯂꯩꯀꯥꯏꯒꯤ ꯀꯃꯨꯅꯤꯇꯤ ꯍꯣꯜꯗ ꯐꯤꯁꯥ ꯂꯣꯟꯁꯥꯒꯤ ꯇꯧꯕꯒꯤ ꯇ꯭ꯔꯦꯅꯤꯡ ꯃꯌꯥꯝ ꯑꯃ ꯄꯥꯡꯊꯣꯛꯈꯤ ꯑꯗꯨꯗꯁꯨ ꯑꯩꯈꯣꯏ ꯐꯤꯁꯥꯕꯤꯒꯩ ꯊꯣꯛꯈꯤ ꯑꯗꯨꯗꯁꯨ ꯃꯌꯥꯝ ꯄꯨꯟꯅ ꯊꯕꯛ ꯇꯧꯃꯤꯟꯅꯕꯅꯤꯅ ꯃꯥꯅ ꯍꯩꯕ ꯑꯩꯅ ꯍꯩꯇꯕ ꯑꯩꯅ ꯍꯩꯕ ꯃꯥꯅ ꯈꯪꯗꯕ ꯄꯨꯝꯅꯃꯛꯇꯣ ꯂꯣꯏꯅ ꯃꯤꯃꯥꯡ ꯊꯣꯛꯑꯕꯅꯤꯅ ꯂꯣꯏꯅ ꯈꯪꯂꯦ ꯃꯇꯝꯗꯨꯗꯁꯨ ꯐꯤꯁꯥ ꯂꯣꯟꯁꯥꯒꯤ ꯊꯕꯛ ꯇꯧꯕꯗ ꯑꯩꯈꯣꯏ ꯄ꯭ꯔꯥꯏꯖ ꯐꯪꯖꯈꯤ